ꯁꯤꯒꯤꯁꯦ ꯀꯛꯆꯤꯡ ꯇ꯭ꯔꯥꯕꯦꯜ ꯑꯦꯖꯦꯟꯁꯤꯒꯤ ꯑꯣꯏꯕꯤꯔꯕ꯭ꯔꯥ ꯆꯩꯆꯠ ꯇꯔꯥ ꯃꯥꯊꯣꯏ ꯊꯥ ꯑꯅꯤ ꯏꯪ ꯀꯨꯝꯖꯥ ꯂꯤꯁꯤꯡ ꯑꯅꯤꯒ ꯀꯨꯟꯃꯔꯤꯗ ꯑꯩꯅ ꯃꯃꯥꯡꯗ ꯃꯅꯤꯄꯨꯔ ꯀꯣꯏꯕ ꯆꯠꯈꯤ ꯑꯗꯨꯗ ꯑꯗꯨꯒꯤ ꯁꯦꯝ ꯗ꯭ꯔꯥꯏꯕꯔꯗꯨꯒꯤ ꯑꯩꯅ ꯕꯨꯛ ꯇꯧꯕ ꯄꯥꯝꯃꯤ ꯗ꯭ꯔꯥꯏꯕꯔ ꯃꯃꯤꯡ ꯑꯗꯨꯅ ꯃꯣꯍꯣꯟ ꯀꯧꯕꯅꯤ ꯃꯍꯥꯛꯀ ꯆꯠꯃꯤꯟꯅꯈꯤꯕꯗꯨ ꯅꯨꯡꯉꯥꯏꯈꯤ ꯃꯥꯅꯁꯨ ꯑꯩꯈꯣꯏ ꯑꯩꯅ ꯑꯣꯗꯔ ꯃꯐꯝ ꯃꯌꯥꯝ ꯑꯃ ꯈꯪꯗꯕ ꯃꯐꯝ ꯃꯌꯥꯝ ꯑꯃ ꯃꯥꯅ ꯃꯐꯝ ꯃꯐꯝꯗ ꯆꯠꯇꯨꯅ ꯆꯠꯂꯒ ꯈꯥꯛꯂꯛꯏ ꯑꯆꯥ ꯑꯊꯛ ꯃꯌꯥꯝ ꯑꯃ ꯇꯧꯏ ꯑꯗꯨꯒ ꯀꯣꯏꯕꯁꯨ ꯃꯌꯥꯝ ꯑꯃ ꯐꯪꯈꯤ ꯈꯪꯗꯕ ꯅꯣꯂꯦꯖ ꯃꯌꯥꯝ ꯑꯃꯁꯨ ꯃꯥꯅ ꯃꯐꯝ ꯑꯗꯨꯒꯤ ꯀꯔꯤ ꯀꯜꯆꯔ ꯆꯠꯅꯕꯤ ꯀꯔꯤ ꯀꯔꯤ ꯃꯌꯥꯝ ꯑꯃꯁꯨ ꯇꯥꯛꯄꯤꯈꯤ ꯑꯗꯨꯅ ꯑꯩꯅ ꯃꯥꯒ ꯑꯃꯨꯛ ꯍꯟꯗꯛꯀꯤ ꯆꯠꯀꯗꯧꯔꯤꯕ ꯂꯝ ꯀꯣꯏꯕ ꯑꯁꯤꯁꯨ ꯃꯍꯥꯛꯀ ꯆꯠꯃꯤꯟꯅꯕ ꯄꯥꯝꯃꯤ ꯑꯩꯅ ꯃꯃꯥꯡꯗ ꯆꯠꯃꯤꯟꯅꯈꯤꯕ ꯗ꯭ꯔꯥꯏꯕꯔ ꯃꯃꯤꯡ ꯃꯣꯍꯟ ꯑꯗꯨ ꯑꯗꯨ ꯒꯤ ꯁꯦꯝ ꯆꯞ ꯃꯥꯟꯅꯕ ꯗ꯭ꯔꯥꯏꯕꯔ ꯑꯗꯨ ꯐꯪꯒꯗ꯭ꯔꯥ ꯐꯪꯂꯒꯗꯤ ꯑꯩꯒ ꯍꯟꯗꯛꯀꯤ ꯖꯔꯅꯤꯁꯤꯁꯨ ꯑꯩꯒ ꯃꯥꯒ ꯆꯠꯃꯤꯟꯅꯕ ꯄꯥꯝꯃꯤ ꯑꯗꯨꯅ ꯃꯥ ꯌꯥꯔꯒꯗꯤ ꯃꯥ ꯑꯣꯏꯅ ꯑꯩꯅ ꯕꯨꯛ ꯇꯧꯕ ꯄꯥꯝꯃꯤ